ꯑꯩꯒꯤ ꯏꯃꯨꯡꯗ ꯅꯣꯡꯃꯗ ꯑꯩꯈꯣꯏꯒꯤ ꯗꯦꯂꯤꯒꯤ ꯆꯥꯔꯤꯕꯁꯤ ꯑꯌꯥꯝꯕ ꯃꯇꯝꯗꯅ ꯑꯩꯈꯣꯏ ꯕꯤꯖꯤꯇꯦꯕꯜ ꯃꯅꯥ ꯃꯁꯤꯡꯅ ꯑꯌꯥꯝꯕꯅ ꯉꯝꯅ ꯆꯥꯏ ꯑꯗꯨꯒ ꯑꯩꯈꯣꯏ ꯍꯛꯆꯥꯡ ꯐꯅꯕꯅꯤ ꯍꯥꯏꯗꯨꯅ ꯑꯩꯈꯣꯏ ꯍꯛꯆꯥꯡ ꯁꯦꯡꯅ ꯂꯩꯅꯕꯅꯤ ꯂꯥꯏꯅꯥ ꯇꯤꯟꯅꯥ ꯅꯥꯗꯅꯕꯅꯤ ꯍꯥꯏꯗꯨꯅ ꯑꯆꯝꯕꯁꯤ ꯃꯇꯝ ꯈꯨꯗꯤꯡꯃꯛꯇ ꯑꯌꯥꯝꯕꯅ ꯑꯩꯈꯣꯏ ꯑꯗꯨꯝꯃꯛ ꯆꯥꯏ ꯑꯗꯨꯒ ꯃꯇꯝ ꯈꯨꯗꯤꯡꯃꯛꯇ ꯏꯃꯨꯡ ꯃꯅꯨꯡꯗ ꯂꯩꯔꯤꯕ ꯃꯤꯄꯨꯝ ꯈꯨꯗꯤꯡꯃꯛꯁꯨ ꯑꯩꯈꯣꯏ

ꯅꯆꯤꯡꯕ ꯑꯃꯗꯤ ꯆꯝꯐꯨꯠꯁꯤꯡ ꯏꯔꯣꯟꯕꯅ ꯆꯤꯡꯕ ꯆꯥꯏ ꯑꯗꯨꯕꯨ ꯀꯔꯤꯒꯨꯝꯕ ꯃꯔꯛꯇ ꯑꯩꯈꯣꯏ ꯉꯥ ꯌꯦꯟ ꯁꯨꯃꯥꯏꯅ ꯆꯥꯕ ꯌꯥꯎꯋꯤ ꯌꯥꯝꯅ ꯇꯣꯏꯅ ꯌꯦꯟ ꯉꯥꯁꯤ ꯑꯩꯈꯣꯏ ꯆꯥꯗꯦ ꯀꯩꯅꯣ ꯍꯥꯏ ꯀꯥꯟꯗ ꯍꯛꯆꯥꯡꯗ ꯑꯅꯥꯕ ꯀꯌꯥ ꯃꯔꯨꯝ ꯄꯣꯛꯂꯛꯄ ꯌꯥꯏ ꯍꯥꯏꯗꯨꯅ ꯈꯜꯂꯒ ꯆꯝꯐꯨꯠꯅ ꯑꯌꯥꯝꯕ ꯃꯇꯝꯗ ꯆꯥꯏ